ꯑꯣ ꯅꯨꯠ ꯀꯂꯥꯡ ꯍꯥꯏꯔꯤꯕ ꯀꯥꯡꯄꯣꯛꯄꯤꯗ ꯂꯩꯕ ꯁꯨꯄꯔ ꯃꯥꯔꯀꯦꯠꯀꯤ ꯗꯨꯀꯥꯟꯅꯦꯕꯀꯣꯁꯤꯒꯤ ꯗꯨꯀꯥꯟꯁꯦ ꯑꯧ ꯁꯤꯒꯤ ꯗꯨꯀꯥꯟꯁꯤꯗꯅꯦ ꯅꯣꯏꯅ ꯑꯄꯥꯝꯕ ꯗꯨꯀꯥꯟ ꯑꯅꯤ ꯑꯍꯨꯝ ꯁꯨꯏꯀꯣ ꯀꯣꯜꯂꯤꯛ ꯌꯣꯟꯕ ꯂꯩ ꯑꯗꯒꯤ ꯑꯧ ꯒ꯭ꯔꯣꯁꯔꯤ ꯄꯣꯠ ꯂꯩ ꯑꯗꯒꯤ ꯀꯔꯤ ꯐꯤꯔꯣꯟ ꯍꯧꯖꯤꯛ ꯆꯩꯔꯥꯎꯕ ꯃꯌꯥꯅꯤꯅꯦ ꯅꯣꯏꯅ ꯂꯧꯅꯤꯡꯕ ꯈꯨꯗꯩ ꯂꯧꯒꯦꯁꯨ ꯌꯥꯏ ꯑꯗꯒꯤ ꯅꯨꯄꯥꯒꯤ ꯇꯤ ꯁꯥꯔꯠ ꯂꯧꯒꯦꯁꯨ ꯌꯥꯏ ꯑꯗꯒꯤ ꯈꯔ ꯑꯍꯜ ꯑꯣꯏꯕꯒꯤ ꯐꯅꯦꯛ ꯑꯗꯒꯤ ꯐꯤ ꯑꯗꯒꯤ ꯂꯣꯏꯅꯃꯛ ꯅꯣꯏꯅ ꯐꯪꯗꯕ ꯂꯩꯇꯦ ꯑꯗꯣ ꯅꯣꯏꯅ ꯂꯧꯕꯤꯒꯗꯣꯏꯁꯦ ꯀꯔꯤ ꯀꯔꯤꯅꯣ ꯑꯗꯣ ꯑꯝꯇ ꯍꯥꯏꯕꯤꯔꯛꯑꯣ ꯐꯪꯗꯕꯗꯤ ꯂꯩꯇꯦ ꯁꯨꯄꯔ ꯃꯥꯔꯀꯦꯠꯅꯦꯕꯀꯣ

ꯑꯧ ꯅꯣꯏꯅ ꯆꯩꯔꯥꯎꯕꯒꯤ ꯄꯣꯠ ꯆꯩ ꯄꯥꯝꯃꯤꯕꯁꯦ ꯅꯣꯏ ꯂꯧꯗꯣꯔꯤꯕꯔꯥ ꯅꯨꯄꯤꯅ ꯊꯤꯟꯅꯅꯕ ꯄꯣꯠ ꯑꯣꯏꯔꯝꯒꯅꯦꯕꯀꯣ ꯑꯧ ꯑꯗꯩꯗ ꯅꯣꯏꯅ ꯇꯤ ꯁꯥꯔꯠ ꯐꯨꯔꯤꯠ ꯑꯣꯏꯅ ꯂꯧꯕꯤꯗꯣꯔꯤꯕꯔꯥ ꯑꯗꯒꯤ ꯐꯅꯦꯛꯁꯨ ꯅꯣꯏꯅ ꯍꯦꯛ ꯂꯧꯒꯦ ꯍꯥꯏꯕ ꯄꯣꯠꯁꯤꯡꯗꯣ ꯑꯝꯇ ꯍꯥꯏꯕꯤꯔꯛꯑꯣ ꯑꯗꯨꯒꯅꯦ ꯑꯗꯨꯝ ꯑꯩꯈꯣꯏꯅ ꯈꯟꯈꯣꯛꯑꯒ ꯑꯗꯨꯝ ꯊꯝꯖꯔꯝꯒꯦ ꯃꯃꯟ ꯃꯊꯨꯝ ꯑꯗꯨꯝ ꯍꯥꯏꯖꯔꯛꯀꯦ ꯑꯧ ꯇꯤ ꯁꯥꯔꯠꯇꯣ ꯑꯣ ꯇꯤ ꯁꯥꯔꯠꯇꯣ ꯃꯁꯤꯡ ꯑꯝꯇ ꯍꯥꯏꯕꯤꯔꯛꯑꯣꯁꯦ ꯇꯤ ꯁꯥꯔꯠꯁꯦ ꯇꯤ ꯁꯥꯔꯠꯁꯦ ꯇꯔꯥꯃꯨꯛ ꯂꯧꯕꯤꯗꯣꯏ ꯅꯠꯇ꯭ꯔ ꯑꯣ ꯑꯧ ꯑꯗꯒꯤ ꯇꯥꯋꯦꯜꯗꯨꯁꯨ ꯇꯔꯥꯃꯨꯛ ꯑꯗꯨꯝ ꯊꯝꯖꯔꯝꯃꯒꯦꯀꯣ ꯑꯧ ꯑꯗꯨ ꯑꯩꯈꯣꯏ ꯍꯧꯖꯤꯛ ꯐꯨꯔꯤꯠ ꯇꯤ ꯁꯥꯔꯠꯁꯤꯗꯤ ꯑꯩꯈꯣꯏꯒꯤ ꯄ꯭ꯔꯥꯏꯁꯁꯦ ꯂꯩꯔꯤꯁꯦ ꯐꯨꯔꯤꯠ ꯑꯃꯗ ꯂꯨꯄꯥ ꯆꯍꯨꯝ ꯂꯩ ꯆꯅꯤ ꯌꯥꯡꯈꯩ ꯂꯩ ꯑꯗꯨꯕꯨ ꯅꯣꯏꯅ ꯐꯨꯔꯤꯠ ꯀꯨꯟꯃꯨꯛ ꯂꯧꯒꯗꯧꯕ ꯑꯣꯏꯔꯕꯅꯤꯅ ꯑꯩꯈꯣꯏ ꯆꯅꯤ ꯌꯥꯡꯈꯩ ꯌꯥꯡꯈꯩ ꯑꯗꯨꯝ ꯁꯥꯖꯔꯛꯑꯒꯦꯀꯣ ꯍꯣꯏ ꯑꯗꯁꯨ ꯇꯥꯋꯦꯜꯁꯤꯁꯨꯅꯦ ꯑꯩꯈꯣꯏꯅ ꯑꯗꯨꯝ ꯁꯦꯠꯄ ꯌꯥꯕ ꯇꯥꯋꯦꯜ ꯑꯣꯏꯅ ꯊꯝꯖꯒ꯭ꯔꯕꯅꯤꯀꯣ ꯇꯥꯋꯦꯜꯁꯤꯗꯤ ꯇꯥꯋꯦꯜ ꯑꯃꯗ ꯂꯨꯄꯥ ꯆꯥꯝꯃꯉꯥ ꯆꯥꯝꯃꯉꯥ ꯑꯣꯏꯅ ꯄꯥꯖꯔꯒꯦꯀꯣ ꯇꯥꯋꯦꯜꯁꯤ ꯆꯥꯎꯔꯕꯅꯤ ꯌꯥꯝꯅ ꯑꯣ ꯑꯗꯒꯤ ꯅꯣꯏ ꯅꯨꯄꯤ ꯑꯉꯥꯡꯁꯤꯡꯅ ꯑꯩꯈꯣꯏꯒꯤ ꯀꯣꯜꯂꯤꯛ ꯌꯣꯟꯕ ꯃꯐꯝꯁꯤꯗꯀꯣ ꯑꯩꯈꯣꯏ ꯄꯨꯈꯝ ꯄꯥꯝꯃꯒꯁꯨ ꯑꯗꯒꯤ ꯂꯨꯍꯣꯡꯕꯒꯤ ꯒ꯭ꯂꯥꯁ ꯄꯥꯝꯃꯒꯁꯨꯀꯣ ꯑꯗꯨꯝ ꯍꯥꯏꯕꯤꯔꯛꯑꯣꯀꯣ ꯑꯗꯣ ꯑꯗꯨꯝ ꯅꯣꯏꯅ ꯆꯩꯔꯥꯎꯕꯗ ꯄꯣꯠ ꯂꯩꯕ ꯂꯥꯛꯄ ꯃꯇꯝꯗꯅꯦ ꯑꯗꯨꯝ ꯅꯣꯏꯅ ꯌꯦꯡꯕꯤꯌꯨ ꯑꯗꯨꯒ ꯑꯗꯨꯝ ꯂꯩꯕ ꯌꯥꯅꯤꯀꯣ ꯑꯗꯣ ꯍꯧꯖꯤꯛ ꯄꯣꯠ ꯂꯩꯕ ꯂꯥꯛꯄꯤꯔꯤꯁꯤꯕꯨ ꯀꯔꯤ ꯃꯃꯤꯡ ꯀꯧꯒꯦ ꯀꯩꯅꯣꯝꯇ ꯍꯧꯖꯍꯧꯒꯦ ꯑꯩ ꯐꯨꯔꯤꯠꯁꯦ ꯅꯣꯏꯅ ꯂꯧꯒꯗꯧꯔꯤꯕ ꯐꯨꯔꯤꯠ ꯇꯤ ꯁꯥꯔꯠꯁꯦ ꯁꯥꯏꯖꯁꯦ ꯑꯦꯛꯁ ꯑꯦꯜꯑꯅ ꯑꯃꯁꯨ ꯂꯩꯀꯣ ꯑꯗꯒꯤ ꯑꯦꯛꯁ ꯑꯦꯜ ꯑꯦꯜꯑꯅ ꯑꯃꯁꯨ ꯂꯩꯀꯣ ꯑꯗꯨꯅ ꯐꯨꯔꯤꯠ ꯇꯔꯥꯃꯛꯁꯦ ꯑꯦꯛꯁ ꯑꯦꯜ ꯑꯦꯜꯗ ꯂꯣꯏꯅꯃꯛ ꯑꯣꯏꯗꯣꯔꯤꯕ꯭ꯔꯥ ꯀꯃꯥꯏꯅ ꯇꯧꯕꯅꯣ ꯑꯝꯇ ꯍꯥꯏꯕꯤꯔꯛꯎꯕ ꯄꯦꯛ ꯇꯧꯗ꯭ꯔꯤꯉꯩ ꯃꯃꯥꯡꯗ ꯑꯩ ꯄꯦꯛ ꯇꯧꯖꯒꯦ ꯇꯧꯕꯅꯦ ꯑꯧ ꯑꯣ ꯐꯔꯦ ꯐꯔꯦ ꯑꯗꯨ ꯑꯣꯏꯗꯤꯀꯣ ꯑꯧ ꯑꯗꯨꯗꯤ ꯃꯆꯨꯁꯨ ꯐꯨꯔꯤꯠ ꯇꯤ ꯁꯥꯔꯠꯁꯦ ꯑꯩꯈꯣꯏꯒꯤ ꯃꯆꯨꯗꯤ ꯂꯣꯏꯅꯃꯛ ꯆꯞ ꯃꯥꯟꯅꯕꯗꯤ ꯉꯝꯗ꯭ꯔꯦꯀꯣ ꯃꯆꯨꯗꯤ ꯈꯔ ꯌꯥꯜꯂꯦꯀꯣ ꯑꯧ ꯃꯆꯨꯗꯤ ꯈꯔ ꯌꯥꯟꯅꯔꯦꯀꯣ ꯑꯧ ꯐꯔꯦ ꯐꯔꯦ ꯑꯗꯨꯗꯤ ꯀꯔꯤꯒꯨꯝꯕ ꯅꯣꯏꯅ ꯍꯣꯔꯦꯟ ꯐꯨꯔꯤꯠꯁꯦ ꯆꯩꯔꯥꯎꯕꯒꯤ ꯂꯩꯕ ꯂꯥꯛꯄꯁꯤꯅ ꯑꯩꯈꯣꯏꯒꯤ ꯒ꯭ꯔꯣꯁꯔꯤ ꯗꯨꯀꯥꯟꯁꯤꯗꯁꯨ ꯍꯋꯥꯏ ꯆꯦꯡꯋꯥꯏ ꯑꯥꯜꯂꯨ ꯊꯥꯎ ꯈꯔ ꯑꯗꯨꯝ ꯌꯦꯡꯕꯤꯒꯣꯀꯣ ꯑꯣ ꯍꯣꯏ ꯅꯣꯏ ꯅꯨꯄꯤ ꯑꯉꯥꯡ ꯌꯥꯎꯍꯟꯕꯤꯔꯛꯀꯗꯣꯏ ꯅꯠꯇ꯭ꯔꯣ ꯑꯧ ꯑꯗꯨꯗꯤ ꯃꯣꯏ ꯂꯥꯛꯑꯀꯥꯟꯗ ꯌꯦꯡꯃꯤꯟꯅꯔꯁꯤꯀꯣ ꯅꯨꯄꯤꯒꯤꯅꯦ ꯅꯨꯄꯤ ꯑꯉꯥꯡ ꯌꯥꯎꯔꯛꯀꯗꯣꯏꯅꯤꯅ ꯅꯨꯄꯤ ꯑꯉꯥꯡꯅ ꯍꯌꯦꯡ ꯆꯩꯔꯥꯎꯕꯒꯤ ꯄꯣꯠ ꯆꯩ ꯊꯤꯟꯕ ꯆꯠꯄꯗ ꯁꯦꯠꯅ ꯏꯟꯅꯅꯕ ꯐꯤꯔꯣꯜ ꯈꯔꯁꯨ ꯌꯦꯡꯕꯤꯌꯣ ꯑꯣ ꯑꯣ ꯑꯣ ꯑꯣ ꯑꯣ ꯑꯣ ꯑꯣ ꯑꯣ ꯑꯗꯨꯗꯤꯅꯦ ꯃꯣꯏꯅ ꯍꯣꯔꯦꯟ ꯂꯥꯛꯑꯀꯥꯟꯗꯅꯦ ꯋꯥꯟ ꯄ꯭ꯂꯥꯏ ꯁꯨꯠꯇꯁꯨ ꯂꯩ ꯄꯣꯂꯤꯁꯇꯔ ꯁꯨꯠꯇꯁꯨ ꯂꯩ ꯑꯗꯒꯤ ꯃꯨꯀꯥ ꯑꯧ ꯃꯣꯏꯅ ꯑꯗꯨꯝ ꯌꯦꯡꯖꯔꯁꯅꯨꯀꯣ ꯑꯣ ꯍꯣꯏ ꯍꯣꯏ ꯍꯣꯏ ꯑꯗꯨꯗꯤ ꯃꯥꯅ ꯑꯃꯨꯛꯇꯪꯗꯤ ꯁꯤ ꯂꯩ ꯁꯤ ꯂꯩꯑꯅ ꯃꯃꯟ ꯃꯊꯨꯝꯗꯣ ꯑꯝꯇ ꯍꯥꯏꯖꯔꯛꯀꯣ ꯃꯉꯣꯟꯗꯁꯨ ꯑꯃꯨꯛꯇꯪꯗꯤ ꯁꯥꯕꯤꯌꯨꯅꯦ ꯃꯥ ꯂꯥꯛꯇ꯭ꯔꯤꯉꯩ ꯃꯃꯥꯡꯗ ꯑꯣ ꯄꯣꯂꯤꯁꯇꯔꯒꯤ ꯁꯨꯠꯇꯣ ꯑꯗꯨꯗꯤ ꯂꯨꯄꯥ ꯆꯥꯝꯃꯉꯥꯒ ꯑꯃꯥꯏꯅ ꯂꯩꯌꯦꯕ ꯑꯗꯒꯤ ꯋꯥꯟ ꯄ꯭ꯂꯥꯏ ꯁꯨꯠꯇꯨꯅꯅꯦ ꯂꯨꯄꯥ ꯆꯥꯇ꯭ꯔꯦꯠ ꯆꯥꯇ꯭ꯔꯨꯛ ꯑꯗꯨꯃꯥꯏꯅ ꯂꯩꯌꯦꯕꯀꯣ ꯑꯣ ꯑꯗꯨꯗꯣ ꯑꯝꯇ ꯍꯥꯏꯕꯤꯌꯨ ꯃꯉꯣꯟꯗꯀꯣ ꯑꯧ ꯑꯗꯨꯅꯦ ꯃꯥꯅ ꯑꯣ ꯐꯪꯅꯤ ꯐꯪꯅꯤ ꯒ꯭ꯂꯥꯁ ꯁꯦꯠ ꯐꯪꯒꯅꯤ ꯑꯗꯒꯤ ꯑꯩꯈꯣꯏꯒꯤ ꯖꯛꯀꯨꯝꯕꯀꯣ ꯑꯗꯒꯤ ꯀꯩꯅꯣ ꯑꯩꯈꯣꯏ ꯁꯨꯄꯔ ꯃꯥꯔꯀꯦꯠ ꯑꯣꯏꯅꯕꯀꯣ ꯑꯩꯈꯣꯏꯒꯤ ꯀ꯭ꯂꯦꯒꯨꯝꯕ ꯑꯗꯒꯤ ꯂꯤꯛꯂꯤꯒꯤ ꯒ꯭ꯂꯥꯁꯀꯨꯝꯕ ꯂꯣꯏꯅꯃꯛ ꯐꯪꯕꯤꯒꯅꯤꯀꯣ ꯑꯧ ꯐꯪꯒꯅꯤ ꯐꯪꯒꯅꯤ ꯑꯗꯒꯤ ꯃꯨꯀꯥ ꯑꯁꯦꯡꯕꯗꯣ ꯑꯗꯨꯒꯤ ꯁꯨꯠꯇꯁꯨ ꯂꯩꯌꯦꯕꯀꯣ ꯑꯗꯨꯁꯨ ꯃꯉꯣꯟꯗ ꯃꯥꯅ ꯂꯨꯍꯣꯡꯒꯗꯧꯕꯗꯨꯅ ꯔꯥꯅꯤꯒꯨꯝꯕꯁꯨ ꯂꯩꯌꯦꯅ ꯍꯥꯏꯕꯤꯌꯨꯀꯣ ꯑꯧ ꯃꯣꯝꯄꯥꯛ ꯂꯩ ꯂꯩ ꯑꯗꯨꯝꯕ ꯑꯧ ꯂꯩꯅꯤ ꯂꯩꯅꯤ ꯀꯥꯜꯒꯜ ꯍꯥꯏꯕꯤꯌꯣ ꯍꯥꯏꯕꯤꯌꯣ ꯑꯣ ꯂꯩꯅꯤ ꯂꯩꯅꯤ ꯎꯝ ꯑꯦꯛꯁꯇ꯭ꯔꯥ ꯃꯥꯒꯤꯅꯦ ꯐꯃꯨꯡꯗꯨꯒꯤ ꯁꯦꯠꯇꯨꯃ ꯂꯧꯕ ꯃꯇꯝꯗꯅꯦ ꯐꯃꯨꯡ ꯑꯅꯤꯗꯨꯒꯤ ꯁꯦꯠ ꯂꯧꯕ ꯃꯇꯝꯗꯅꯦ ꯑꯦꯛꯁꯇ꯭ꯔꯥ ꯀꯥꯡꯒꯜ ꯑꯃ ꯍꯥꯞꯆꯒꯅꯦꯕ ꯑꯧ ꯑꯧ ꯑꯧ ꯑꯣ ꯑꯗꯨꯃꯥꯏꯅꯅꯦ ꯑꯦꯛꯁꯇ꯭ꯔꯥꯒ ꯍꯥꯞꯄꯁꯦ ꯐꯃꯨꯡ ꯑꯅꯤꯃꯛꯀꯤ ꯂꯨꯄꯥ ꯂꯤꯁꯤꯡ ꯀꯨꯟꯊ꯭ꯔꯥ ꯃꯉꯥ ꯅꯤꯐꯨꯒ ꯍꯥꯏꯀꯣ ꯑꯗꯨꯁꯨ ꯃꯉꯣꯟꯗ ꯑꯃꯨꯛ ꯋꯥꯔꯤ ꯁꯥꯕꯤꯌꯣꯕꯀꯣ

ꯄꯤꯕꯕꯨꯗꯤꯅꯦ ꯄꯤꯕꯕꯨꯗꯤ ꯐꯃꯨꯡꯒꯤ ꯃꯄꯣꯠ ꯃꯆꯩꯁꯤꯡꯁꯤꯗꯤ ꯂꯨꯄꯥ ꯂꯤꯁꯤꯡ ꯍꯨꯝꯐꯨ ꯄꯤꯕ ꯂꯩ ꯑꯗꯨꯝ ꯑꯌꯥꯝꯕꯅ ꯂꯨꯄꯥ ꯂꯥꯛꯇꯕ ꯂꯩꯌꯦ ꯑꯗꯨꯕꯨ ꯑꯩꯈꯣꯏꯅ ꯃꯌꯥꯏ ꯋꯥꯏꯔꯞ ꯑꯣꯏꯅ ꯁꯤꯖꯤꯟꯅꯕ ꯌꯥꯕꯗ ꯂꯨꯄꯥ ꯂꯤꯁꯤꯡ ꯌꯥꯡꯈꯩꯒꯨꯝꯕ ꯍꯨꯝꯐꯨꯒꯨꯝꯕ ꯑꯗꯒꯤ ꯀꯨꯟꯊ꯭ꯔꯥꯒꯨꯝꯕ ꯁ꯭ꯋꯥꯏꯁꯤꯗ ꯑꯗꯨꯝ ꯂꯧꯕ ꯌꯥꯅꯅꯕ ꯁꯤꯟꯖꯒꯦ ꯍꯥꯏꯖꯕꯅꯤꯗ ꯑꯩꯈꯣꯏꯅ ꯑꯧ ꯐꯪꯉꯤ ꯐꯪꯉꯤ ꯏꯁꯤꯡ ꯍꯥꯞꯅꯅꯕꯗꯣ ꯑꯣ ꯂꯤꯇꯔ ꯑꯍꯨꯝꯗꯨꯅꯅꯦ ꯂꯨꯄꯥ ꯂꯤꯁꯤꯡ ꯑꯃꯒ ꯆꯥꯝꯃꯉꯥ ꯑꯗꯒꯤꯅꯦ ꯂꯤꯇꯔ ꯆꯥꯝꯃꯉꯥꯗꯨꯅꯅꯦ ꯂꯤꯇꯔ ꯆꯥꯝꯃꯉꯥꯗꯨꯅꯅꯦ ꯂꯨꯄꯥ ꯂꯤꯁꯤꯡ ꯃꯉꯥ ꯑꯗꯨꯃꯥꯏꯅ ꯄꯤꯔꯦ ꯑꯣ ꯑꯗꯨꯃꯥꯏꯅ ꯄꯤꯔꯦ ꯅꯣꯏ ꯃꯆꯨꯗ ꯑꯧ ꯑꯗꯨꯅꯅꯦ ꯕ꯭ꯔꯥꯏꯠ ꯑꯩꯈꯣꯏ ꯄ꯭ꯂꯥꯁꯇꯤꯛꯀꯤ ꯕ꯭ꯔꯥꯏꯠꯇꯨꯗꯤꯇꯣ ꯂꯤꯇꯔ ꯆꯥꯝꯃꯗ ꯂꯨꯄꯥ ꯂꯤꯁꯤꯡ ꯑꯃ ꯂꯤꯇꯔ ꯆꯅꯤꯄꯥꯟꯗꯁꯨ ꯂꯨꯄꯥ ꯆꯥꯇ꯭ꯔꯦꯠ ꯆꯅꯤꯄꯥꯟ ꯑꯗꯨꯃꯥꯏꯅ ꯐꯪꯉꯦ ꯑꯧ ꯑꯧ ꯑꯗꯒꯤ ꯁꯦꯟꯇꯦꯛꯁꯁꯤꯁꯨꯅꯦ ꯅꯣꯏꯅꯅꯦ ꯅꯣꯏꯅꯁꯨ ꯍꯦꯟꯅ ꯈꯪꯉꯝꯒꯅꯤ ꯁꯦꯟꯇꯦꯛꯁꯁꯤꯁꯨ ꯀ꯭꯭ꯋꯥꯂꯤꯇꯤ ꯑꯗꯨꯝ ꯂꯩꯕꯀꯣ ꯃꯃꯤꯡ ꯑꯗꯨꯝ ꯂꯩꯔꯝꯒꯅꯤ ꯅꯣꯏ ꯈꯪꯉꯤꯗꯨꯅꯤ ꯁꯉꯥꯏꯑꯅ ꯑꯗꯨꯝ ꯂꯩ ꯑꯗꯒꯤ ꯄꯨꯃꯥꯒꯥꯏꯅ ꯂꯩꯗꯨꯅꯦ ꯁꯉꯥꯏꯁꯤꯅ ꯃꯃꯤꯡ ꯈ꯭ꯋꯥꯏꯗꯒꯤ ꯍꯥꯏꯌꯦꯁ ꯑꯣꯏꯔꯦꯀꯣ ꯄꯣꯠꯇꯨꯁꯨ ꯃꯥꯅ ꯑꯗꯨꯗꯒꯤ ꯍꯦꯟꯅ ꯐꯕ

ꯐꯪꯒꯅꯤꯌꯦ ꯐꯪꯒꯅꯤ ꯅꯠꯇꯦ ꯑꯗꯨꯗꯤ ꯂꯨꯄꯥ ꯂꯤꯁꯤꯡ ꯑꯃꯒ ꯆꯥꯝꯃꯉꯥꯒ ꯍꯥꯏꯌꯦ ꯑꯩꯈꯣꯏ ꯀ꯭ꯂꯦꯒꯤꯗꯣ ꯑꯧ ꯑꯧ ꯏꯁꯇꯤꯜꯒꯤꯁꯨ ꯂꯩꯀꯣ ꯏꯁꯇꯤꯜꯒꯤꯁꯨ ꯂꯩ ꯑꯗꯒꯤ ꯑꯩꯈꯣꯏꯒꯤ ꯀꯩꯅꯣ ꯆꯤꯅꯥꯒꯤ ꯇ꯭ꯔꯦ ꯑꯣꯏꯅ ꯇꯧꯕꯗꯣ ꯃꯈꯨꯝꯒ ꯌꯥꯎꯕꯤꯗꯣ ꯑꯣ ꯑꯗꯨꯒꯨꯝꯕꯁꯨ ꯂꯩ ꯑꯧ ꯑꯗꯒꯤꯗꯤ ꯑꯗꯨꯃꯥꯏꯅ ꯗꯤꯅꯔ ꯁꯦꯠꯁꯤꯗꯅꯦ ꯑꯩꯈꯣꯏꯒꯤ ꯈꯥꯕꯩ ꯆꯦꯒꯞ ꯑꯗꯒꯤ ꯈꯪꯗꯦ ꯂꯣꯏꯅꯃꯛ ꯏꯃꯨꯡ ꯑꯃꯒꯤ ꯁꯤꯖꯤꯟꯅ ꯌꯥꯕ ꯃꯈꯜ ꯃꯈꯥꯒꯤ ꯂꯣꯏ ꯄꯨꯂꯞ ꯄꯨꯜꯂꯀꯥꯟꯗ ꯂꯨꯄꯥ ꯂꯤꯁꯤꯡ ꯑꯍꯨꯝ ꯑꯗꯨꯃꯥꯏꯅ ꯇꯥꯕꯕꯣꯛ ꯂꯩꯀꯣ ꯑꯧ ꯑꯧ ꯀꯦꯠꯇꯂꯤꯒꯗꯣ ꯂꯩꯌꯦ ꯂꯩꯌꯦ ꯖꯛꯀꯗꯣ ꯂꯩꯌꯦ ꯑꯧ ꯑꯧ ꯀꯦꯠꯇꯂꯤꯗꯤ ꯏꯁꯇꯤꯜꯒꯤꯁꯨ ꯂꯩ ꯑꯣ ꯖꯛꯁꯦ ꯑꯩꯈꯣꯏ ꯈꯨꯠꯅ ꯏꯁꯇꯤꯜꯒꯤꯁꯨ ꯂꯩꯀꯣ ꯑꯣ ꯂꯨꯄꯥ ꯆꯍꯨꯝ ꯑꯗꯨꯃꯥꯏꯅ ꯂꯩꯌꯦ ꯑꯣ ꯄ꯭ꯂꯥꯁꯇꯤꯛꯀꯤꯗꯨꯁꯨ ꯍꯣꯡꯉꯤꯗ ꯄ꯭ꯂꯥꯁꯇꯤꯛꯀꯤꯗꯨꯗꯤ ꯂꯨꯄꯥ ꯆꯥꯝ ꯌꯥꯡꯈꯩ ꯆꯅꯤ ꯑꯗꯨꯃꯥꯏꯅ ꯄꯤ ꯑꯅꯦ ꯀꯦꯠꯇꯂꯤꯗꯁꯨ ꯑꯗꯒꯤ ꯖꯛꯇꯁꯨ ꯑꯩꯈꯣꯏꯒꯤ ꯀꯨꯏꯅ ꯁꯤꯖꯤꯟꯅꯕ ꯌꯥꯕ ꯂꯤꯛꯂꯤꯒꯤꯀꯣ ꯃꯃꯟ ꯈꯔ ꯑꯇꯥꯡꯕ ꯒ꯭ꯌꯥꯁ ꯃꯊꯛꯇꯒ ꯑꯗꯨꯝ ꯏꯟꯗꯛꯁꯟ ꯃꯊꯛꯇꯒ ꯑꯗꯨꯝ ꯊꯣꯡꯕ ꯍꯥꯞꯄ ꯌꯥꯕꯗꯣ ꯑꯗꯨꯁꯨ ꯑꯗꯨꯝ ꯂꯩꯖꯩꯑꯕꯀꯣ

ꯍꯣꯏ ꯑꯗꯣ ꯁꯤ ꯅꯠꯇꯕ ꯑꯩꯈꯣꯏ ꯅꯣꯡꯃꯒꯤ ꯒ꯭ꯔꯣꯁꯔꯤꯒꯤ ꯄꯣꯠ ꯆꯩꯁꯤꯡꯁꯤꯁꯨ ꯑꯗꯨꯝ ꯂꯩꯀꯣ ꯂꯧꯕꯤꯌꯨꯀꯣ ꯑꯗꯨꯝ ꯌꯥꯅꯤ ꯌꯥꯅꯤ ꯌꯥꯅꯤ ꯅꯣꯏꯅ ꯂꯥꯛꯄ ꯃꯇꯝꯗ ꯑꯋꯥꯠ ꯑꯄꯥꯗꯣ ꯍꯣꯏ ꯍꯣꯏ ꯍꯣꯏ ꯍꯣꯏ ꯑꯌꯨꯛ ꯂꯥꯛꯄꯤꯗꯣꯏꯔꯣ ꯅꯨꯡꯗꯤꯟ ꯂꯥꯛꯄꯤꯗꯣꯏꯔꯣ ꯑꯣ ꯌꯥꯔꯦ ꯌꯥꯔꯦ ꯑꯗꯨꯗꯤ ꯂꯥꯛꯑꯒ ꯑꯃꯨꯛ ꯄꯨꯟꯅ ꯌꯦꯡꯃꯤꯟꯅꯔꯁꯤꯀꯣ